ꯍꯥ ꯏꯇꯥꯎ ꯒꯨꯗ ꯃꯣꯔꯅꯤꯡ ꯚꯥꯏ ꯑꯩꯅ ꯃꯅꯤꯄꯨꯔꯗꯩꯅ ꯃꯅꯤꯄꯨꯔꯒꯤ ꯖꯤꯔꯤ ꯖꯤꯔꯤꯒꯤ ꯔꯦꯜꯋꯦ ꯏꯁꯇꯦꯁꯗꯩꯅ ꯀꯩꯅꯣ ꯐꯥꯎꯕ ꯀꯜꯀꯇꯥꯒꯤ ꯇ꯭ꯔꯦꯟ ꯏꯁꯇꯦꯁꯟ ꯐꯥꯎꯕ ꯆꯠꯀꯗꯧꯕ ꯑꯗꯣ ꯚꯥꯏ ꯑꯩ ꯈꯤꯇꯪ ꯐꯔꯛ ꯇꯥꯔꯦꯅꯦ ꯑꯗꯨ ꯇꯤꯀꯦꯠ ꯑꯁꯤ ꯀꯃꯥꯏꯅ ꯀꯦꯟꯁꯦꯜ ꯇꯧꯗꯣꯏꯅꯣ ꯍꯥꯏꯕꯗꯣ ꯏꯇꯥꯎ ꯃꯔꯝ ꯈꯤꯇꯪ ꯈꯪꯕ꯭ꯔꯣ ꯇꯤꯀꯦꯠ ꯃꯃꯟꯗꯨꯁꯨ ꯈꯪꯋꯥꯡ ꯋꯥꯡꯅ ꯀꯛꯁꯤꯜꯂꯨꯔꯦ ꯈꯤꯇꯪ ꯃꯃꯟ ꯌꯥꯝꯗꯦ ꯍꯥꯏꯔꯒꯗꯤ ꯈꯤꯇꯪ ꯄꯩꯁꯥ ꯅꯨꯡ ꯌꯥꯝꯗꯦ ꯍꯥꯏꯔꯒꯗꯤ ꯑꯗꯨꯝ ꯇꯣꯛꯊꯣꯛꯈꯤꯕꯁꯨ ꯌꯥꯕ ꯂꯤꯁꯤꯡ ꯑꯍꯨꯝ ꯃꯔꯤꯒꯤ ꯃꯊꯛꯇꯅꯤꯅ ꯇꯤꯀꯦꯠ ꯑꯁꯤ ꯀꯦꯟꯁꯦꯜ ꯇꯧꯕꯁꯨ ꯄꯥꯝꯕ ꯃꯣꯏ ꯑꯗꯨ ꯀꯦꯟꯁꯦꯜ ꯇꯧꯔꯒꯅ ꯔꯤꯐꯟꯁꯦ ꯀꯃꯥꯏꯅ ꯇꯧꯔꯛꯄꯅꯣ ꯍꯥꯏꯕꯗꯨꯁꯨ ꯈꯤꯇꯪ ꯈꯪꯅꯤꯡꯕ ꯏꯇꯥꯎ ꯈꯪꯕ ꯌꯥꯎꯕ꯭ꯔꯣ ꯏꯇꯥꯎꯒꯤ ꯂꯥꯏꯟ ꯅꯨꯡꯁꯦ ꯀꯃꯥꯏꯅ ꯇꯧꯕꯅꯣ ꯑꯗꯨ ꯏꯇꯥꯎꯒꯤ ꯏꯇꯥꯎꯗꯤ ꯍꯥꯟꯅꯁꯨ ꯇꯣꯏꯅ ꯇ꯭ꯔꯦꯟ ꯇꯤꯀꯦꯠꯁꯤ ꯀꯛꯏ ꯑꯗꯨꯒ ꯆꯠꯅꯤꯡꯗꯗꯅ ꯑꯃꯨꯛꯀ ꯀꯦꯟꯁꯦꯜ ꯇꯧꯕꯒꯤ ꯂꯥꯏꯟꯁꯤ ꯈꯤꯇꯪ ꯏꯇꯥꯎꯗꯤ ꯈꯪꯂꯝꯒꯅꯤ ꯑꯗꯨ ꯑꯩꯒꯤ ꯑꯦ ꯑꯥꯔ ꯅꯝꯕꯔꯁꯤ ꯋꯥꯟ ꯊ꯭ꯔꯤ ꯐꯣꯔ ꯐꯥꯏꯚꯅꯤ ꯑꯗꯨ ꯌꯨꯖꯔ ꯑꯥꯏ ꯗꯤꯅ ꯈꯨꯠꯕ꯭ꯋꯥ ꯃꯣꯁꯥꯡ ꯃꯔꯤꯡ ꯍꯥꯏꯅ ꯂꯩꯕꯅꯦ ꯑꯗꯨ ꯏꯇꯥꯎ ꯌꯥꯔꯒꯗꯤ ꯃꯇꯦꯡ ꯈꯤꯇꯪ ꯄꯥꯡꯕꯤꯌꯣꯅꯦ ꯏꯇꯥꯎꯅ ꯎꯄꯥꯏ ꯈꯤꯇꯪ ꯇꯧꯕꯤꯌꯨꯅꯦ ꯑꯗꯨꯒ ꯏꯇꯥꯎ ꯏꯇꯥꯎꯁꯨ ꯈꯤꯇꯪ ꯊꯕꯛꯄꯨꯗꯤ ꯆꯤꯜꯂꯝꯒꯅꯤ ꯆꯠꯇꯤ ꯆꯠꯅꯤꯡꯕꯅꯤ ꯑꯗꯨ ꯆꯠꯄꯁꯦ ꯈꯤꯇꯪ ꯐꯔꯛ ꯇꯥꯔꯕ ꯁꯣꯝꯗ ꯏꯃꯨꯡ ꯃꯅꯨꯡꯒꯤ ꯑꯅꯥ ꯑꯌꯦꯛ ꯌꯥꯎꯕꯅꯤꯅ ꯑꯗꯨ ꯏꯇꯥꯎꯅ ꯈꯤꯇꯪ ꯌꯥꯔꯒꯗꯤ ꯃꯇꯦꯡ ꯈꯤꯇꯪ ꯄꯥꯡꯕꯤꯔꯦ ꯍꯥꯏꯔꯒ ꯂꯥꯏꯟ ꯑꯁꯤ ꯈꯤꯇꯪ ꯂꯧꯕꯤꯌꯨ ꯏꯇꯥꯎꯒꯤ ꯃꯃꯥꯟꯅꯕ ꯃꯁꯖꯤꯗꯁꯨ ꯇ꯭ꯔꯦꯟ ꯇꯤꯀꯦꯠ ꯇ꯭ꯔꯦꯟ ꯇꯤꯀꯦꯠꯀꯤ ꯀꯛꯐꯝꯒꯤ ꯀꯥꯎꯟꯇꯔ ꯕꯨꯛ ꯑꯃꯁꯨ ꯍꯥꯡꯉꯤꯕꯅꯤꯅ ꯏꯇꯥꯎꯅ ꯈꯤꯇꯪ ꯌꯥꯔꯒꯗꯤ ꯈꯤꯇꯪ ꯁꯤꯟꯕꯤꯌꯣꯕ ꯑꯩ ꯏꯇꯥꯎꯒꯤ ꯑꯋꯥ ꯃꯇꯦꯡ ꯁꯣꯏꯗꯅ ꯇꯧꯔꯛꯀꯅꯤꯗ ꯊꯝꯃꯦ ꯏꯇꯥꯎ ꯕꯥꯏ